ꯍꯣꯏ ꯑꯩꯒꯤ ꯏꯁꯥꯒꯤ ꯄꯨꯟꯁꯤꯒꯤ ꯑꯣꯏꯕ ꯄꯥꯟꯗꯝ ꯑꯗꯨꯝ ꯂꯩ ꯇꯧꯗ꯭ꯔꯤꯕ ꯍꯥꯏꯗꯤ ꯑꯩꯁꯦ ꯏꯁꯥꯒꯤ ꯑꯣꯏꯕ ꯕꯤꯖꯤꯅꯦꯁ ꯑꯃ ꯇꯧꯔꯒ ꯏꯁꯥꯁꯦ ꯌꯥꯝ ꯐꯥꯏꯅꯥꯟꯁꯦꯜꯂꯤ ꯏꯟꯗꯤꯄꯦꯟꯗꯦꯟ ꯑꯣꯏꯕꯗꯣ ꯄꯥꯝꯃꯦ ꯃꯤꯉꯣꯟꯗꯒꯤ ꯀꯔꯤꯝ ꯍꯪꯗꯕ ꯑꯗꯩ ꯏꯁꯥꯅ ꯇꯥꯟꯖꯕ ꯄꯩꯁꯥꯅ ꯅꯨꯡꯉꯥꯏꯖꯕꯗꯣ ꯑꯩ ꯌꯥꯝ ꯄꯥꯝꯃꯦꯕ ꯍꯥꯏꯗꯤ ꯄꯩꯁꯥ ꯄꯥꯏꯕꯅ ꯄꯩꯁꯥ ꯄꯥꯏꯕ ꯈꯛꯇꯪꯅ ꯑꯩꯒꯤ ꯄꯟꯊꯨꯡꯅꯦ ꯍꯥꯏꯕ ꯅꯠꯇꯕ ꯏꯁꯥꯅ ꯍꯤꯡꯕꯗ ꯆꯪꯕ ꯆꯪꯗ ꯌꯥꯗꯕ ꯃꯌꯥꯝꯁꯦ ꯏꯁꯥꯅ ꯂꯣꯏ ꯄꯨꯊꯣꯛꯑꯒ ꯊꯨꯡꯖꯅꯤꯡꯕꯗꯣ ꯃꯤ ꯑꯃꯒ ꯈꯨꯟꯅꯥꯏꯁꯤꯗ ꯍꯤꯡꯕꯗ ꯅꯣꯞꯇꯅ ꯍꯤꯡꯕꯗꯣ ꯑꯩ ꯑꯗꯨꯝ ꯄꯥꯝꯃꯦ ꯑꯗꯒꯤ ꯑꯩꯒ ꯅꯛꯅꯕ ꯃꯤ ꯃꯌꯥꯝꯁꯦ ꯑꯩꯅ ꯅꯨꯡꯉꯥꯏꯍꯟꯕꯗꯨ ꯄꯥꯝꯃꯦ ꯑꯗꯨꯅ ꯁꯤ ꯐꯪꯅꯕ ꯑꯩ ꯌꯥꯝ ꯀꯟꯅ ꯍꯣꯠꯅꯩ ꯑꯩꯅ ꯍꯧꯖꯤꯛ ꯈꯜꯂꯤꯁꯤ ꯏꯁꯥꯒꯤ ꯑꯣꯏꯕ ꯕꯤꯖꯤꯅꯦꯁ ꯍꯥꯏꯗꯤ ꯑꯩꯁꯤ ꯕꯤꯖꯤꯅꯦꯁꯇ ꯍꯦꯟꯂꯨꯝꯒꯤ ꯑꯣꯏꯕ ꯕꯤꯖꯤꯅꯦꯁ ꯀꯨꯝꯕꯗ ꯌꯥꯝ ꯄ꯭ꯔꯣꯃꯣꯠ ꯇꯧꯅꯤꯡꯉꯦꯕ ꯐꯤꯔꯣꯟ ꯌꯣꯟꯕ ꯗꯨꯀꯥꯟ ꯍꯥꯏꯗꯤ ꯑꯩꯈꯣꯏꯒꯤ ꯇ꯭ꯔꯦꯗꯤꯁꯟꯅꯦꯜ ꯗ꯭ꯔꯦꯁ ꯀꯨꯝꯕꯁꯦ ꯌꯣꯟꯕ ꯗꯨꯀꯥꯟ ꯑꯆꯧꯕ ꯁꯣꯔꯨꯝꯒꯤ ꯇꯥꯏꯞ ꯇꯧꯕ ꯑꯃ ꯌꯥꯝ ꯍꯥꯡꯇꯣꯛꯅꯤꯡꯉꯦ ꯑꯗꯒꯤ ꯍꯧꯖꯤꯛ ꯍꯧꯖꯤꯛ ꯏꯀꯨꯏ ꯀꯨꯏꯗꯅ ꯑꯩꯅ ꯈꯜꯂꯛꯏꯁꯦ ꯍꯣꯇꯦꯜ ꯍꯣꯇꯦꯜ ꯌꯥꯝ ꯁꯥꯅꯤꯡꯉꯦꯕ ꯍꯥꯏꯗꯤ ꯊ꯭ꯔꯤ ꯏꯁꯇꯥꯔ ꯍꯣꯇꯦꯜ ꯒꯨꯝꯕ ꯑꯗꯒꯤ ꯏꯁꯇꯥꯔ ꯔꯦꯡꯀꯤꯡ ꯇꯧꯗ꯭ꯔꯁꯨ ꯈꯪꯗꯦ ꯑꯅꯥꯟꯕ ꯐꯖꯕ ꯍꯣꯇꯦꯜ ꯃꯤꯉꯣꯟꯗ ꯁꯥꯔꯕꯤꯁ ꯐꯖꯅ ꯄ꯭ꯔꯣꯕꯥꯏꯠ ꯇꯧꯕ ꯉꯝꯒꯗꯕ ꯑꯃ ꯁꯥꯅꯤꯡꯉꯦꯕ ꯕꯤꯖꯤꯅꯦꯁ ꯇꯧꯕ ꯄꯥꯝꯃꯤ ꯏꯁꯥꯒꯤ ꯄꯥꯟꯗꯝ ꯏꯁꯥꯁꯦ ꯌꯥꯝꯅ ꯏꯟꯗꯤꯄꯦꯟꯗꯦꯟ ꯑꯣꯏꯅ ꯂꯩꯅꯤꯡꯉꯦ ꯁꯤꯁꯦ ꯁꯤꯁꯦ ꯐꯪꯅꯕ ꯑꯩ ꯌꯥꯝ ꯀꯟꯅ ꯍꯥꯏꯗꯤ ꯑꯩ ꯍꯧꯖꯤꯛꯇꯤ ꯑꯩꯒꯤ ꯑꯣꯏꯕ ꯄ꯭ꯔꯣꯄꯔꯇꯤ ꯀꯔꯤꯝ ꯂꯩꯇꯦ ꯑꯩꯒꯤ ꯑꯣꯏꯕ ꯀꯔꯤꯝ ꯂꯩꯇꯕꯒꯤꯅꯦ ꯑꯩ ꯍꯧꯖꯤꯛ ꯀꯟꯅ ꯍꯥꯏꯗꯤ ꯇꯨꯡꯖꯟ ꯇꯨꯡꯖꯟ ꯁꯤꯁꯦ ꯑꯩꯅ ꯐꯪꯅꯕ ꯍꯣꯠꯅꯕꯗ ꯑꯩꯁꯦ ꯆꯍꯤ ꯇꯔꯥ ꯆꯪꯕ ꯌꯥꯏ ꯑꯣꯔ ꯇꯔꯥ ꯃꯉꯥ ꯆꯪꯕ ꯌꯥꯏ ꯑꯗꯨ ꯀꯩꯁꯨ ꯀꯥꯏꯗꯦꯕ ꯑꯗꯨꯑꯣꯏꯁꯨ ꯑꯩꯅ ꯁꯤꯗ꯭ꯔꯤ ꯐꯥꯎꯒꯤ ꯃꯅꯨꯡꯁꯤꯗ ꯑꯩꯅ ꯄꯥꯝꯖꯔꯤꯕ ꯈꯔ ꯈꯔꯁꯤ ꯑꯗꯨꯝ ꯑꯩ ꯊꯨꯡꯉꯒ ꯊꯨꯡꯕ ꯄꯥꯝꯃꯦ ꯑꯗꯨꯅ ꯁꯤ ꯃꯣꯇꯤꯕꯦꯠꯁꯦ ꯈꯪꯗꯦ ꯑꯃꯨꯛ ꯑꯃꯨꯛ ꯌꯥꯝ ꯗꯥꯎꯟ ꯆꯠꯂꯛꯄ ꯌꯥꯎꯋꯦ ꯑꯗꯨ ꯑꯣꯏꯇꯥꯔꯁꯨ ꯏꯁꯥꯅ ꯑꯗꯨꯃꯥꯏꯅ ꯗꯥꯎꯟ ꯆꯠꯂꯛꯄ ꯃꯇꯝꯁꯤꯗ ꯏꯁꯥꯁꯦ ꯈꯪꯗꯦ ꯑꯍꯤꯡꯒ ꯇꯨꯝꯗꯉꯩꯁꯨ ꯋꯥꯈꯜ ꯌꯥꯝ ꯈꯜꯂꯦ ꯑꯗꯨꯑꯣꯏꯁꯨ ꯑꯩꯉꯣꯟꯗꯗꯤ ꯃꯤ ꯑꯩꯅ ꯗꯥꯎꯟ ꯆꯠꯂꯛ ꯀꯥꯟꯗ ꯑꯃꯅ ꯃꯤ ꯑꯃꯅ ꯑꯇꯣꯞꯄ ꯃꯤ ꯑꯃꯅ ꯃꯣꯇꯤꯕꯦꯠ ꯇꯧꯕꯤꯔꯛꯄꯁꯦ ꯑꯩ ꯀꯔꯤꯁꯨ ꯄꯥꯝꯗꯦꯕ ꯑꯗꯨꯅ ꯏꯁꯥꯅ ꯇꯨꯃꯤꯟꯅ ꯂꯩꯔꯒ ꯏꯁꯥꯒꯤ ꯑꯣꯏꯕ ꯃꯅꯨꯡꯗꯒꯤ ꯋꯥꯈꯜ ꯃꯅꯨꯡꯗꯒꯤ ꯑꯩꯒꯤ ꯗꯤꯁꯤꯖꯟ ꯑꯃ ꯊꯣꯛꯂꯛꯀꯅꯦꯕ ꯏꯁꯥꯒꯤ ꯃꯅꯨꯡꯗꯒꯤ ꯊꯝꯃꯣꯏꯒꯤ ꯑꯣꯏꯕ ꯗꯤꯁꯤꯖꯟꯁꯤ ꯊꯣꯛꯂꯛꯂ ꯀꯥꯟꯗ ꯌꯥꯝꯅ ꯄꯦꯟꯖꯕꯗꯣ ꯍꯥꯏꯗꯤ ꯃꯥꯅ ꯑꯩꯒꯤ ꯏꯟꯅꯔ ꯑꯩꯉꯣꯟꯗ ꯀꯃꯥꯏꯅ ꯍꯥꯏꯗꯣꯏꯅꯣ ꯈꯪꯗꯦ ꯑꯩꯒꯤ ꯃꯅꯨꯡꯗꯩ ꯊꯣꯛꯂꯛꯄ ꯗꯤꯁꯤꯖꯟꯗꯣ ꯑꯗꯨꯗꯨꯅ ꯄꯨꯝꯅꯃꯛꯁꯦ ꯂꯣꯏꯅ ꯁꯦꯇꯤꯁꯐꯥꯏꯠ ꯑꯣꯏꯍꯜꯂꯦ ꯑꯩꯒꯤ ꯑꯩ ꯏꯁꯥꯁꯦ ꯏꯁꯥꯅ ꯑꯗꯨꯝ ꯃꯣꯇꯤꯕꯦꯠ ꯇꯧꯖꯩ ꯍꯥꯏꯇꯥꯔꯦ ꯑꯩ ꯏꯁꯥꯁꯦ ꯏꯁꯥꯅ ꯈꯪꯖꯕꯗꯣ ꯑꯣꯏꯌꯦ